ꯀꯅꯥꯒꯨꯝꯕ ꯑꯃ ꯍꯨꯏꯅ ꯆꯤꯛꯄ ꯇꯥꯔꯕꯗꯤ ꯁꯣꯛꯂꯤꯕ ꯑꯩꯈꯣꯏꯅ ꯆꯤꯛꯂꯤꯕ ꯃꯐꯝ ꯑꯗꯨ ꯐꯖꯅ ꯆꯥꯝꯊꯣꯛꯄꯤꯔꯅꯤ ꯑꯗꯨꯒ ꯗꯤꯇꯣꯜ ꯇꯩꯕꯤꯔꯒ ꯁꯣꯛꯂꯤꯕ ꯃꯐꯝ ꯑꯗꯨ ꯏꯁꯤꯡ ꯑꯁꯧꯕꯅ ꯐꯖꯅ ꯆꯥꯝꯊꯣꯛꯄꯤꯔꯒ ꯍꯤꯗꯥꯛ ꯃꯥꯒꯤ ꯆꯤꯛꯄ ꯅꯥꯕ ꯐꯅꯕꯒꯤꯗꯃꯛ ꯇꯩꯕꯤꯔꯒ ꯕꯦꯟꯗꯦꯖ ꯑꯐꯕ ꯕꯦꯟꯗꯦꯖ ꯑꯃꯅ ꯐꯖꯅ ꯌꯦꯠꯄꯤꯔꯒ ꯃꯈꯥ ꯇꯥꯔꯛꯄ ꯇ꯭ꯔꯤꯠꯃꯦꯟ ꯇꯧꯅꯕꯒꯤꯗꯃꯛꯇ ꯗꯣꯛꯇꯔꯗ ꯄꯨꯈꯠꯀꯅꯤ